ꯍꯂꯣ ꯍꯂꯣ ꯁꯥꯔ ꯀꯩꯅꯣꯝꯇ ꯍꯪꯖꯒꯦ ꯇꯧꯕꯅꯦ ꯑꯩꯁꯦ ꯑꯦꯀꯥꯎꯟ ꯑꯃ ꯈꯛꯇ ꯍꯥꯡꯖꯒꯦ ꯇꯧꯕꯅꯦꯕꯀꯣ ꯑꯗꯣ ꯑꯦꯀꯥꯎꯟ ꯍꯥꯡꯕꯁꯤꯗ ꯀꯔꯤ ꯀꯔꯤ ꯗꯣꯀꯨꯃꯦꯟ ꯑꯗꯒꯤ ꯆꯪꯕꯁꯤꯡꯗꯣ ꯑꯝꯇ ꯍꯥꯏꯕꯤꯌꯨ ꯎꯝ ꯎꯝ

ꯑꯣ ꯍꯣꯏ ꯑꯦꯀꯥꯎꯟꯁꯦ ꯏꯁꯥꯒꯤ ꯑꯣꯏꯅ ꯌꯨꯝꯒꯤ ꯁꯤꯖꯤꯟꯅꯅꯕ ꯍꯥꯏ ꯇꯥꯔꯦ ꯑꯩꯒꯤ ꯑꯣꯏꯅ ꯍꯣꯏ ꯍꯣꯏ ꯍꯣꯏ ꯍꯣꯏ ꯑꯥ ꯍꯣꯏ ꯍꯣꯏ ꯍꯣꯏ ꯍꯣꯏ ꯍꯣꯏ ꯍꯣꯏ ꯎꯝ ꯍꯣꯏ ꯍꯣꯏ ꯍꯣꯏ ꯍꯣꯏ ꯎꯝ ꯑꯧ ꯍꯣꯏ ꯍꯣꯏ ꯑꯧ ꯍꯣꯏ ꯍꯣꯏ ꯎꯝ ꯍꯣꯏ ꯑꯣ ꯍꯣꯏ ꯍꯣꯏ ꯑꯧ ꯑꯥ ꯑꯧ ꯍꯣꯏ ꯍꯣꯏ ꯑꯣ ꯍꯣꯏ ꯎꯝ ꯍꯣꯏ ꯎꯝ ꯍꯣꯏ ꯎꯝ ꯍꯣꯏ ꯍꯣꯏ ꯎꯝ ꯍꯣꯏ ꯍꯣꯏ ꯍꯣꯏ ꯎꯝ ꯍꯣꯏ ꯍꯣꯏ ꯍꯣꯏ ꯍꯣꯏ ꯎꯝ ꯍꯣꯏ ꯍꯣꯏ ꯍꯣꯏ ꯍꯣꯏ ꯍꯣꯏ

ꯍꯣꯏ ꯍꯣꯏ ꯍꯣꯏ ꯍꯣꯏ ꯑꯧ ꯍꯣꯏ ꯍꯣꯏ ꯍꯣꯏ ꯍꯣꯏ

ꯍꯣꯏ ꯎꯝ ꯍꯣꯏ ꯍꯣꯏ ꯍꯣꯏ ꯑꯣ ꯍꯣꯏ ꯑꯣ ꯀꯦꯁ ꯑꯣꯏꯅ ꯑꯣ ꯑꯣ ꯑꯣ ꯍꯣꯏ ꯍꯣꯏ ꯑꯠꯁꯥ ꯑꯣ ꯑꯣ ꯍꯣꯏ ꯍꯣꯏ ꯑꯣ ꯑꯣ ꯑꯣ ꯑꯣ ꯍꯣꯏ ꯍꯣꯏ

ꯑꯣ ꯁꯥꯔ ꯑꯗꯨꯗꯤ ꯌꯥꯝ ꯐꯔꯦ ꯁꯥꯔ ꯑꯩ ꯁꯣꯏꯗꯅ ꯍꯥꯡꯅꯕ ꯍꯣꯠꯅꯖꯔꯒꯦ ꯁꯥꯔ ꯑꯣ ꯑꯣ ꯊꯥꯒꯠꯆꯔꯤ